ꯒ꯭ꯔꯣꯁꯔꯤ ꯁꯣꯞꯁ ꯑꯩꯈꯣꯏ ꯈꯨꯟꯗ ꯌꯥꯝ ꯂꯩꯌꯦ ꯃꯔꯋꯥꯔꯤꯁꯤꯡꯒ ꯗꯦꯁꯋꯥꯂꯤ ꯈꯣꯏ ꯂꯣꯀꯦꯜꯒꯤ ꯃꯤ ꯅꯁꯨ ꯗꯨꯀꯥꯟ ꯌꯥꯝ ꯇꯧꯋꯦ ꯄꯣꯠ ꯐꯪꯕꯗꯣ ꯑꯋꯥꯕ ꯂꯩꯇꯦ ꯑꯩꯈꯣꯏꯁꯤ ꯀꯥꯔꯣꯡꯗ ꯌꯦꯔꯨꯝꯒꯨꯝꯕ ꯑꯣꯏꯒꯅꯤ ꯆꯦꯡ ꯗꯥꯜ ꯃꯈꯩꯁꯦ ꯑꯦꯕꯥꯏꯂꯦꯕꯜ ꯑꯣꯏꯔꯒ ꯄ꯭ꯔꯥꯏꯁꯨ ꯑꯗꯨꯝ ꯔꯤꯖꯅꯦꯕꯜ ꯑꯣꯏꯌꯦ ꯀꯔꯤꯒꯤꯔ ꯍꯥꯏꯔꯒ ꯂꯣꯀꯦꯜꯒꯤ ꯀꯟꯖꯨꯃꯔ ꯀ꯭ꯂꯕ ꯂꯩꯕꯅꯤꯅ ꯑꯩꯈꯣꯏꯅ ꯄ꯭ꯔꯥꯏꯁ ꯍꯥꯏꯛ ꯇꯧꯕꯗꯣ ꯀꯟꯇ꯭ꯔꯣꯜ ꯑꯗꯨꯝ ꯇꯧꯋꯦ ꯄꯦꯃꯦꯟꯒꯤ ꯃꯇꯝꯗꯗꯤ ꯑꯩꯈꯣꯏꯗꯣ ꯚꯥꯀꯤ ꯇꯧꯗꯦ ꯀꯦꯁ ꯄꯤꯔꯒ ꯑꯗꯨꯝ ꯗꯥꯏꯔꯦꯛ ꯂꯧꯋꯦ ꯑꯗꯨꯒ ꯖꯤ ꯄꯦ ꯇꯧꯕꯁꯨ ꯌꯥꯔꯦ ꯍꯧꯖꯤꯛꯇꯤ ꯏꯁꯀꯦꯟꯅꯔ ꯊꯝꯕꯤꯔꯒ ꯑꯗꯨꯝ ꯇꯧꯋꯦ ꯄꯣꯠ ꯍꯥꯏꯕꯁꯤ ꯒ꯭ꯔꯣꯁꯔꯤ ꯁꯣꯞꯁꯤꯗ ꯃꯈꯩ ꯐꯪꯉꯦ ꯑꯩꯈꯣꯏ ꯈꯨꯟꯗ